ꯑꯩꯅ ꯏꯁꯥꯒꯤ ꯑꯣꯏꯕ ꯃꯔꯨ ꯑꯣꯏꯕ ꯐꯤ ꯂꯣꯟꯕꯒꯤ ꯄꯣꯠ ꯆꯩꯁꯤꯡꯗꯤ ꯐꯤꯇꯥ ꯀꯂꯔ ꯃꯥꯀꯔ ꯌꯦꯇꯨꯝ ꯀꯥꯇꯤ ꯁꯨꯠ ꯂꯪ ꯀꯣꯆꯤ ꯀꯥꯇꯥ ꯇꯨ ꯄ꯭ꯂꯥꯏ ꯐꯣꯔ ꯄ꯭ꯂꯥꯏ ꯑꯩꯠ ꯄ꯭ꯂꯥꯏ ꯇꯤꯟ ꯄ꯭ꯂꯥꯏ ꯑꯁꯤꯅꯆꯤꯡꯕ ꯁꯤꯖꯤꯟꯅꯩ ꯑꯩꯅ ꯍꯦꯟꯅ ꯃꯁꯤꯗꯒꯤ ꯂꯩꯕ ꯄꯥꯝꯕꯗꯤ ꯃꯦꯆꯤꯟꯅꯤ ꯃꯔꯝꯗꯤ ꯃꯦꯆꯤꯟ ꯑꯣꯏꯅ ꯁꯤꯖꯤꯟꯅꯔꯗꯤ ꯍꯦꯟꯅ ꯊꯕꯛꯁꯨ ꯊꯨꯍꯜꯂꯤ ꯅꯨꯡꯁꯨ ꯅꯨꯡꯉꯥꯏꯍꯜꯂꯤ